ꯃꯅꯤꯄꯨꯔꯗ ꯆꯠꯅꯔꯤꯕ ꯂꯥꯏꯅꯤꯡꯁꯤꯡꯁꯦ ꯍꯤꯟꯗꯨꯏꯖꯝ ꯁꯅꯥꯃꯍꯤꯖꯝ ꯏꯁꯂꯥꯃꯤꯖꯝ ꯑꯦꯟ ꯈ꯭ꯔꯤꯁꯇꯦꯅꯤꯇꯤꯅꯦꯕꯀꯣ ꯃꯈꯣꯏꯁꯤꯡꯁꯤꯒꯤ ꯃꯔꯛꯇꯒꯤ ꯌꯥꯝ ꯍꯦꯟꯅ ꯆꯠꯅꯔꯤꯁꯦ ꯍꯤꯟꯗꯨꯏꯖꯝꯒ ꯈ꯭ꯔꯤꯁꯇꯦꯅꯤꯇꯤꯁꯤꯒꯅꯤꯀꯣ ꯑꯗ ꯃꯊꯛꯇ ꯄꯟꯖꯈꯤꯕ ꯂꯥꯏꯅꯤꯡꯁꯤꯡꯁꯦ ꯁꯤꯅ ꯅꯠꯇꯕ ꯑꯇꯣꯞꯄ ꯂꯥꯏꯅꯤꯡ ꯆꯠꯄ ꯃꯌꯥꯝ ꯑꯃꯁꯨ ꯂꯩꯔꯤ